ꯍꯂꯣ ꯁꯤꯕꯨ ꯂꯝꯖꯤꯡꯕ ꯀꯦꯞ ꯁꯥꯔꯚꯤꯁ ꯑꯣꯏꯕꯤꯔꯕꯣ ꯉꯔꯥꯡ ꯑꯩꯅ ꯅꯣꯏꯒꯤ ꯀꯦꯞꯁ ꯕꯨꯛ ꯑꯃ ꯇꯧꯈꯤꯕꯅꯦꯕ ꯑꯩꯈꯣꯏ ꯐꯦꯃꯦꯂꯤ ꯄꯨꯟꯅ ꯈꯣꯡꯖꯣꯝ ꯋꯥꯔ ꯃꯦꯃꯣꯔꯤꯌꯦꯜꯗ ꯌꯦꯡꯕ ꯀꯣꯏꯕ ꯆꯠꯅꯅꯕꯅ ꯑꯗꯣ ꯉꯁꯤ ꯑꯌꯨꯛ ꯄꯨꯡ ꯃꯄꯥꯜ ꯃꯈꯥꯏꯕꯨꯛ ꯃꯅꯨꯡꯗ ꯌꯧꯔꯛꯀꯦ ꯍꯥꯏꯕꯅꯤ ꯒꯥꯔꯤꯁꯨ ꯌꯧꯔꯛꯇꯦ ꯗ꯭ꯔꯥꯏꯚꯔꯁꯨ ꯐꯣꯟ ꯐꯥꯎꯅꯕ ꯐꯪꯗꯦ ꯀꯃꯥꯏ ꯇꯧꯕꯅꯣ ꯍꯧꯖꯤꯛ ꯐꯥꯎꯕ ꯌꯧꯔꯛꯇꯦ ꯑꯉꯥꯡꯁꯤꯡꯁꯨ ꯂꯣꯏ ꯁꯥꯎꯅꯔꯦ ꯂꯣꯏꯁꯤꯜꯂꯒ ꯂꯩꯔꯒ ꯑꯗꯣ ꯑꯊꯨꯕ ꯃꯇꯝꯗ ꯒꯥꯔꯤ ꯑꯃ ꯁꯤꯟꯕꯤꯒꯦꯔꯥ ꯅꯠꯇ꯭ꯔꯒ ꯗ꯭ꯔꯥꯏꯚꯔꯗꯨ ꯑꯗꯨꯝꯀ ꯑꯣꯏꯔꯒꯁꯨ ꯄꯥꯎ ꯐꯥꯎꯅꯔꯒꯔ ꯀꯩꯅꯣ ꯑꯃ ꯁꯤꯟꯕꯤꯔꯛꯑꯣ ꯅꯠꯇ꯭ꯔꯒꯗꯤ ꯌꯥꯝ ꯅꯨꯡꯉꯥꯏꯇ꯭ꯔꯦ